ꯂꯥꯈ ꯃꯥꯄꯟ ꯂꯤꯁꯤꯡ ꯀꯨꯟ ꯆꯝꯃ꯭ꯔꯤ ꯌꯥꯡꯈꯩ ꯑꯅꯤꯁꯨꯕꯗ ꯂꯥꯈ ꯃꯥꯄꯟ ꯂꯤꯁꯤꯡ ꯀꯨꯟꯃꯉꯥ ꯆꯥꯇ꯭ꯔꯨꯛ ꯌꯥꯡꯈꯩ ꯑꯍꯨꯝꯁꯨꯕꯗ ꯂꯥꯈ ꯃꯥꯄꯟ ꯂꯤꯁꯤꯡ ꯀꯨꯟꯊ꯭ꯔꯥꯃꯉꯥ ꯆꯥꯇ꯭ꯔꯦꯠ ꯌꯥꯡꯈꯩ ꯃꯔꯤꯁꯨꯕꯗ ꯂꯥꯈ ꯃꯥꯄꯟ ꯂꯤꯁꯤꯡ ꯍꯨꯝꯗ꯭ꯔꯥꯃꯉꯥ ꯆꯅꯤꯄꯥꯟ ꯌꯥꯡꯈꯩ ꯂꯥꯈ ꯃꯥꯄꯟ ꯂꯤꯁꯤꯡ ꯃꯧꯗ꯭ꯔꯥꯒ ꯇꯔꯦꯠ ꯆꯅꯤꯄꯥꯟ ꯍꯨꯝꯗ꯭ꯔꯥꯃꯉꯥ